ꯑꯩꯈꯣꯏꯅ ꯌꯨꯝꯗ ꯏꯁꯤꯡꯁꯦ ꯐꯖꯅ ꯐꯤꯜꯇꯔ ꯇꯧꯕ ꯁꯦꯡꯗꯣꯛꯀꯦ ꯍꯥꯏꯇꯥꯔꯒꯗꯤ ꯑꯍꯥꯟꯕꯗ ꯏꯁꯤꯡꯗꯣ ꯁꯣꯛꯎꯔꯅꯤ ꯁꯣꯛꯎꯔꯕ ꯃꯇꯨꯡꯗ ꯄꯥꯇ꯭ꯔꯗ ꯍꯥꯞꯄꯕ ꯃꯇꯨꯡꯗ ꯕ꯭ꯂꯤꯆꯤꯡ ꯄꯥꯎꯗꯔ ꯒꯨꯝꯕ ꯍꯥꯞꯄ ꯃꯇꯨꯡꯗ ꯐꯤꯖꯤꯒ꯭ꯔꯤꯒꯨꯝꯕ ꯍꯥꯞꯄ ꯃꯇꯨꯡꯗ ꯐꯖꯅ ꯐꯝꯊꯍꯜꯂꯅꯤ ꯏꯁꯤꯡꯗꯣ ꯐꯖꯅ ꯐꯝꯊꯔꯦ ꯍꯥꯏꯕ ꯃꯇꯝꯗ ꯑꯩꯈꯣꯏꯅ ꯏꯁꯤꯡꯗꯣ ꯀꯟꯊꯣꯛꯑꯒ ꯄꯥꯇ꯭ꯔ ꯑꯔꯨꯕ ꯑꯃꯗ ꯍꯥꯞꯄꯒ ꯑꯗꯨꯃꯥꯏꯅ ꯂꯨꯝꯊꯣꯛꯑꯒ ꯑꯩꯈꯣꯏꯅ ꯏꯁꯤꯡꯗꯣ ꯁꯤꯖꯤꯟꯅꯒꯅꯤ